ꯀꯛꯆꯤꯡꯒꯤ ꯑꯣꯏꯅꯗꯤ ꯏꯁꯤꯡ ꯅꯨꯡꯁꯤꯠꯇ ꯌꯥꯝꯅ ꯐꯠꯇꯕ ꯅꯨꯉꯥꯏꯇꯕꯒꯨꯝꯕꯗꯤ ꯂꯩꯇꯦ ꯑꯗꯨꯝ ꯌꯥꯏ ꯑꯗꯨꯒ ꯑꯗꯨꯕꯨ ꯑꯩꯈꯣꯏꯒꯤ ꯅꯣꯡ ꯆꯨꯕ ꯑꯃꯁꯨꯡ ꯑꯁꯨꯃꯥꯏꯅ ꯑꯁꯥꯕ ꯑꯁꯥ ꯑꯏꯪꯗꯗꯤ ꯈꯔꯗꯤ ꯈꯦꯅꯕ ꯂꯥꯛꯑꯦ ꯑꯇꯣꯞꯄ ꯗꯤꯁꯇ꯭ꯔꯤꯛꯀ ꯍꯥꯏꯔꯨꯔꯗꯤ ꯑꯩꯈꯣꯏ ꯀꯛꯆꯤꯡꯗꯤ ꯌꯥꯝꯅ ꯅꯨꯉꯥꯏꯌꯦ